ꯌꯨꯝ ꯑꯃ ꯂꯨ ꯅꯥꯟꯅ ꯊꯝꯒꯦ ꯍꯥꯏꯔꯕꯗꯤ ꯑꯩꯈꯣꯏꯒꯤ ꯑꯀꯣꯏꯕ ꯑꯦꯔꯤꯌꯥ ꯑꯩꯈꯣꯏꯒꯤ ꯁꯔꯥꯎꯟꯗꯤꯡ ꯑꯁꯦ ꯌꯥꯝꯅ ꯅꯥꯟꯅ ꯊꯝꯕ ꯗꯔꯀꯥꯔ ꯑꯣꯏ ꯑꯩꯈꯣꯏꯅ ꯅꯥꯟꯅ ꯊꯝꯒꯦ ꯍꯥꯏꯔꯕꯗꯤ ꯂꯨ ꯅꯥꯟꯅ ꯑꯩꯈꯣꯏꯒꯤ ꯌꯨꯝ ꯋꯥꯏ ꯁꯤꯠꯇꯣꯛꯄ ꯑꯗꯨꯗꯒꯤ ꯐꯠꯇ ꯍꯧꯗꯤ ꯀꯌꯥ ꯑꯃꯔꯣꯝ ꯂꯪꯊꯣꯛꯇꯕ ꯗꯁꯕꯤꯟꯗ ꯍꯥꯞꯆꯤꯟꯕꯤꯕ ꯗꯁꯕꯤꯟꯗꯒꯤ ꯂꯧꯊꯣꯛꯑꯒ ꯑꯩꯈꯣꯏꯅ ꯑꯃꯨꯛꯀ ꯂꯩꯕꯥꯛꯇ ꯐꯨꯝꯕꯅꯤ ꯈꯪꯗꯦ ꯑꯗꯨꯗꯒꯤ ꯑꯩꯈꯣꯏꯒꯤ ꯗꯁꯕꯤꯟꯒꯤ ꯑꯩꯈꯣꯏꯒꯤ ꯂꯧꯈꯠꯄ ꯂꯥꯛꯄ ꯃꯇꯝꯗ ꯗꯁꯕꯤꯟꯒꯤ ꯒꯥꯔꯤꯗ ꯍꯥꯞꯀꯠꯄꯤꯈꯤꯕ ꯁꯨꯃꯥꯏꯅ ꯇꯧꯔꯒ ꯑꯩꯈꯣꯏꯅ ꯂꯨ ꯅꯥꯟꯅ ꯑꯩꯈꯣꯏꯒꯤ ꯁꯔꯥꯎꯟꯗꯤꯡꯁꯦ ꯊꯝꯕ ꯌꯥꯏ ꯑꯩꯈꯣꯏꯒꯤ ꯑꯩꯈꯣꯏꯅ ꯀꯤꯠꯆꯟꯗ ꯂꯨ ꯅꯥꯟꯅ ꯊꯝꯒꯦ ꯍꯥꯏꯔꯕꯁꯨ ꯑꯩꯈꯣꯏꯅ ꯄꯣꯠ ꯑꯃ ꯄꯥꯏꯗ꯭ꯔꯤꯉꯩꯗ ꯍꯦꯟ ꯋꯥꯁ ꯈꯨꯠ ꯆꯥꯝꯊꯣꯛꯄ ꯑꯗꯨꯒꯤ ꯃꯇꯨꯡꯗ ꯑꯩꯈꯣꯏꯅ ꯈꯨꯠꯁꯤ ꯑꯩꯈꯣꯏꯒꯤ ꯃꯍꯤꯛ ꯃꯇꯥꯡ ꯄꯛꯂꯝꯒꯗ꯭ꯔꯥ ꯍꯥꯏꯅ ꯆꯤꯡꯅꯔꯕꯗꯤ ꯑꯩꯈꯣꯏꯅ ꯈꯨꯠꯁꯤ ꯁꯦꯅꯤꯇꯥꯏꯁ ꯍꯦꯛ ꯇꯧꯕꯤꯕ ꯑꯗꯨꯗꯒꯤꯗꯤ ꯑꯩꯈꯣꯏꯅ ꯑꯍꯜ ꯑꯣꯏꯔꯛꯄ ꯃꯤꯑꯣꯏꯁꯤꯡꯗꯁꯨ ꯑꯩꯈꯣꯏꯅ ꯂꯨ ꯅꯥꯟꯅ ꯊꯝꯕꯤꯒꯦ ꯍꯥꯏꯔꯕꯗꯤ ꯃꯁꯥ ꯃꯎ ꯇꯣꯏꯅ ꯆꯥꯝꯊꯣꯛꯄꯤꯕ ꯑꯗꯨꯗꯒꯤꯗꯤ ꯗꯦꯇꯣꯜ ꯍꯥꯞꯄꯅꯤ ꯈꯪꯗꯦ ꯅꯠꯇ꯭ꯔꯒ ꯋꯥꯏꯞꯁꯅ ꯇꯩꯊꯣꯛꯄꯤꯕꯅꯤ ꯈꯪꯗꯦ ꯑꯗꯨꯃꯥꯏꯅ ꯇꯧꯔꯒ ꯑꯍꯟꯁꯤꯡꯁꯨ ꯂꯨ ꯅꯥꯟꯅ ꯊꯝꯒꯗꯕꯅꯤ ꯑꯗꯨꯒ ꯃꯈꯣꯏꯒꯤ ꯑꯦꯔꯤꯌꯥ ꯃꯈꯣꯏꯅ ꯂꯩꯔꯤꯕ ꯀꯥ ꯅꯠꯇ꯭ꯔ ꯖꯒꯥ ꯑꯗꯨꯁꯨ ꯅꯨꯡꯇꯤꯒꯤ ꯑꯩꯈꯣꯏꯒꯤ ꯋꯥꯏ ꯇꯩꯊꯣꯛꯄ ꯗꯔꯀꯥꯔ ꯑꯣꯏ ꯃꯍꯤꯛ ꯃꯇꯥꯡ ꯁꯤꯅꯕ ꯍꯧꯖꯤꯛꯇꯤ ꯃꯍꯤ ꯀꯌꯥ ꯑꯃꯔꯣꯝꯁꯨ ꯊꯣꯛꯂꯦ ꯃꯗꯨ ꯀꯌꯥ ꯑꯃꯔꯣꯝꯗꯣ ꯍꯥꯞꯂꯒ ꯑꯩꯈꯣꯏꯅ ꯋꯥꯏ ꯂꯥꯡ ꯇꯩꯊꯣꯛꯑꯒ ꯂꯨ ꯅꯥꯟꯅ ꯊꯝꯕ ꯇꯉꯥꯏ ꯐꯗꯦ ꯃꯁꯤꯅꯤ ꯃꯁꯤꯅ ꯂꯨ ꯅꯥꯟꯕꯁꯤꯅ ꯑꯩꯈꯣꯏꯒꯤ ꯍꯛꯆꯥꯡꯗꯁꯨ ꯌꯥꯝꯅ ꯀꯥꯟꯅꯍꯜꯂꯤ ꯍꯛꯆꯥꯡꯗꯁꯨ ꯅꯥꯍꯟꯗꯦ ꯑꯩꯈꯣꯏꯅ ꯃꯁꯤꯒꯤ ꯍꯛꯆꯥꯡꯗ ꯀꯥꯟꯅꯕ ꯍꯥꯏꯕꯗꯤ ꯍꯛꯆꯥꯡ ꯅꯥꯍꯜꯂꯣꯏꯒꯦ ꯍꯥꯏꯔꯒꯗꯤ ꯑꯩꯈꯣꯏꯅ ꯑꯩꯈꯣꯏꯒꯤ ꯑꯦꯔꯤꯌꯥꯁꯤ ꯌꯥꯝ ꯅꯤꯠ ꯑꯦꯟ ꯀ꯭ꯂꯤꯟ ꯊꯝꯕ ꯗꯔꯀꯥꯔ ꯑꯣꯏ